ꯑꯩꯅ ꯐꯣꯇꯣ ꯀꯥꯞꯅꯕꯒꯤꯗꯃꯛꯇ ꯑꯩꯈꯣꯏ ꯅꯦꯆꯔꯦꯟ ꯑꯣꯏꯕ ꯃꯐꯝꯁꯤꯡ ꯑꯩꯅ ꯄꯥꯝꯃꯤ ꯎꯃꯪ ꯋꯥꯃꯪ ꯆꯤꯡ ꯂꯧꯕꯨꯛ ꯂꯝꯍꯥꯡ ꯁꯤꯒꯨꯝꯕ ꯃꯐꯝꯗꯅ ꯍꯦꯟꯅ ꯑꯩꯅ ꯐꯣꯇꯣ ꯀꯥꯞꯄ ꯄꯥꯝꯃꯤ ꯑꯗꯨꯒ ꯃꯍꯧꯁꯥꯒꯤ ꯐꯖꯕ ꯂꯝꯍꯥꯡ ꯂꯝꯄꯥꯛ ꯑꯁꯤꯒꯨꯝꯕꯗꯁꯨ ꯑꯩꯅ ꯐꯝꯃꯒ ꯐꯣꯇꯣ ꯀꯥꯞꯄ ꯑꯩ ꯑꯗꯨꯝ ꯄꯥꯝꯃꯤ ꯂꯩꯁꯤꯡ ꯂꯩꯒꯤ ꯃꯔꯛꯇ ꯂꯩꯗꯨꯅ ꯐꯣꯇꯣ ꯀꯥꯞꯄ ꯑꯩ ꯑꯗꯨꯝ ꯄꯥꯝꯃꯤ